ꯑꯩ ꯏꯁꯥꯃꯛ ꯅꯣꯔꯠ ꯏꯟꯗ꯭ꯌꯟ ꯑꯦꯟ ꯁꯥꯎꯠ ꯏꯟꯗ꯭ꯌꯟꯗꯤ ꯅꯠꯆꯗꯦ ꯑꯗꯨꯕꯨ ꯅꯣꯔꯠ ꯏꯟꯗ꯭ꯌꯟ ꯑꯃꯁꯨꯡ ꯁꯥꯎꯠ ꯏꯟꯗ꯭ꯌꯟꯒꯤ ꯆꯤꯟꯖꯥꯛꯇꯤ ꯁꯦꯝꯕ ꯌꯥꯝꯅ ꯄꯥꯝꯖꯩ ꯑꯩ ꯍꯥꯟꯅꯁꯨ ꯁꯦꯝꯃꯤ ꯃꯔꯨ ꯑꯣꯏꯅ ꯕꯤꯔꯖꯥꯅꯤ ꯁꯦꯝꯖꯩ ꯑꯩꯅ ꯃꯈꯣꯏ ꯕꯤꯔꯌꯥꯅꯤ ꯁꯦꯝꯕ ꯄꯥꯝꯕꯒꯤ ꯃꯔꯝꯗꯤ ꯕꯤꯔꯌꯥꯅꯤ ꯆꯤꯟꯖꯥꯛ ꯑꯩꯅ ꯂꯩꯔꯤꯕ ꯑꯩꯒꯤ ꯅꯣꯔꯠ ꯏꯁꯀꯤ ꯑꯣꯏꯅꯗꯤ ꯕꯤꯔꯌꯥꯅꯤ ꯌꯥꯝꯅ ꯆꯥꯟꯅꯗꯦ ꯇꯥꯡꯅ ꯐꯪꯉꯤ ꯃꯐꯝ ꯑꯁꯤꯗ ꯕꯤꯔꯌꯥꯅꯤꯁꯤ ꯌꯥꯝꯅ ꯃꯒꯨꯟ ꯂꯩꯅ ꯈꯟꯅꯩ ꯑꯃꯁꯨꯡ ꯌꯥꯝꯅꯁꯨ ꯍꯥꯎꯋꯤ ꯑꯩꯈꯣꯏꯒꯤ ꯆꯥꯔꯤꯕ ꯆꯤꯟꯖꯥꯛ ꯅꯣꯔꯠ ꯏꯁꯀꯤ ꯑꯇꯣꯞ ꯑꯇꯣꯞꯄ ꯆꯤꯟꯖꯥꯛ ꯁꯤꯡꯗꯒꯤꯗꯤ ꯕꯤꯔꯌꯥꯅꯤꯅ ꯇꯣꯞ ꯇꯣꯞꯄ ꯍꯥꯏꯕꯗꯨ ꯑꯣꯏꯕꯅꯤꯅ ꯌꯥꯝꯅ ꯃꯌꯥꯝꯅꯁꯨ ꯄꯥꯝꯅꯖꯩ ꯑꯗꯨꯒ ꯏꯁꯥꯅ ꯑꯁꯤꯅ ꯃꯔꯝ ꯑꯣꯏꯔꯒ ꯑꯩꯅ ꯕꯤꯔꯌꯥꯅꯤꯁꯦ ꯁꯦꯝꯖꯕꯅꯤ ꯕꯤꯔꯌꯥꯅꯤ ꯁꯦꯝꯕꯗ ꯌꯥꯝꯅ ꯃꯇꯝ ꯌꯥꯝꯅ ꯆꯪꯉꯤ ꯑꯃꯁꯨꯡ ꯃꯆꯟꯁꯤꯡ ꯃꯗꯨ ꯍꯥꯎꯅꯅꯕ ꯍꯣꯠꯅꯕꯗ ꯃꯆꯟ ꯌꯥꯝꯅ ꯆꯪꯉꯤ ꯑꯍꯥꯟꯕꯗ ꯕꯤꯔꯌꯥꯅꯤꯒꯤ ꯆꯦꯡ ꯇꯤꯡꯊꯣꯛ ꯇꯤꯡꯊꯣꯛꯑꯦ ꯇꯤꯡꯉꯕ ꯃꯇꯨꯡꯗ ꯃꯊꯪ ꯃꯊꯪ ꯑꯗꯨꯝ ꯊꯣꯡꯕꯒꯤ ꯄ꯭ꯔꯣꯒꯥꯝ ꯑꯁꯨꯝ ꯇꯧꯏ ꯑꯗꯨꯒ ꯃꯗꯨꯕꯨ ꯍꯥꯎꯅꯅꯕ ꯍꯣꯠꯅꯕꯗ ꯃꯥꯒꯤ ꯂꯩꯔꯤꯕ ꯑꯥꯏꯇꯦꯝꯁꯤꯡ ꯑꯗꯨ ꯃꯇꯝ ꯆꯥꯅ ꯑꯃꯗꯤ ꯃꯥꯒꯤ ꯃꯇꯤꯛ ꯆꯥꯅ ꯍꯥꯞꯄ ꯑꯗꯣ ꯁꯤꯒꯨꯝꯕ ꯀꯌꯥ ꯑꯃꯁꯨ ꯑꯩꯅ ꯍꯣꯠꯅꯖꯩ ꯑꯗꯨꯝ ꯍꯥꯎꯅꯅꯕ ꯃꯤꯌꯥꯝꯅꯁꯨ ꯑꯗꯨꯝ ꯍꯥꯎꯅ ꯄꯥꯝꯅ ꯑꯗꯨꯝ ꯆꯥꯖꯩ